ꯍꯥꯟꯅꯗꯤ ꯀꯣꯕꯣꯇꯥ ꯀꯣꯕꯣꯇꯥꯅ ꯆꯤꯡꯅꯔꯝꯏ ꯍꯧꯖꯤꯛꯇꯤ ꯇ꯭ꯔꯦꯛꯇꯔ ꯇ꯭ꯔꯦꯛꯇꯔꯗꯨ ꯀꯔꯤ ꯂꯧ ꯌꯩꯕꯁꯨ ꯌꯥꯔꯦ ꯑꯗꯒꯤ ꯈꯥꯎꯅꯕꯁꯨ ꯂꯩꯔꯦ ꯑꯗꯨꯗꯨꯒ ꯌꯥꯝꯅ ꯅꯨꯡꯉꯥꯏꯅ ꯉꯁꯥꯏꯒꯤ ꯄꯥꯡꯒꯜ ꯆꯪꯗꯅ ꯊꯕꯛ ꯇꯧꯕ ꯌꯥꯔꯦ ꯑꯗꯨꯒ ꯄꯩꯁꯥꯁꯨ ꯌꯥꯝꯅ ꯆꯪꯗꯅ ꯃꯤꯁꯨ ꯌꯥꯝꯅ ꯇꯤꯡꯗꯅ ꯃꯤ ꯑꯅꯤ ꯈꯛꯇꯪ ꯁꯨꯔꯒ ꯃꯤ ꯃꯤ ꯇꯔꯥ ꯀꯨꯟ ꯆꯪꯉꯝꯕꯗꯣ ꯉꯁꯥꯏꯒꯤ ꯃꯤ ꯍꯧꯖꯤꯛꯇꯤ ꯃꯤ ꯑꯍꯨꯝ ꯃꯔꯤꯇꯅ ꯌꯥꯔꯦ ꯑꯗꯨꯒ ꯀꯩꯗꯧꯔꯒ ꯌꯩꯔꯒ ꯑꯗꯨꯒ ꯃꯁꯥꯅ ꯑꯗꯨꯒ ꯄꯨꯈꯠꯂꯒ ꯂꯧꯁꯤ ꯐꯧꯁꯤ ꯄꯨꯔꯦ ꯄꯨꯈꯠꯂꯛꯑꯦ ꯑꯗꯨꯗꯨꯒ ꯃꯤ ꯌꯥꯝ ꯑꯅꯤ ꯑꯍꯨꯝꯇ ꯆꯪꯉꯒ ꯉꯁꯥꯏꯒꯤ ꯉꯁꯥꯏꯒꯤ ꯄꯨꯔꯛꯄ ꯌꯥꯔꯦ ꯍꯥꯏꯔꯒ ꯍꯥꯏꯔꯦ ꯑꯗꯨꯗꯨꯅ ꯌꯥꯝꯅ ꯆꯪꯗꯅ ꯄꯩꯁꯥꯁꯨ ꯌꯥꯝꯅ ꯆꯪꯗꯅ ꯄꯩꯁꯥꯁꯨ ꯌꯥꯝꯅ ꯆꯪꯗꯅ ꯄꯥꯡꯒꯜꯁꯨ ꯌꯥꯝꯅ ꯇꯤꯡꯗꯅ ꯑꯗꯨꯅ ꯊꯕꯛ ꯁꯨꯕ ꯉꯝꯃꯦ ꯍꯧꯖꯤꯛꯇꯤ ꯆꯥꯎꯈꯠꯂꯕ ꯃꯇꯝꯅꯤꯅ ꯀꯝꯄꯨꯇꯔꯒꯤ ꯃꯇꯝꯅꯤꯅ ꯍꯧꯖꯤꯛꯇꯤ ꯌꯥꯔꯦ ꯍꯥꯏꯔꯒ ꯁꯤꯗ ꯂꯣꯏꯁꯤꯟꯖꯔꯒꯦ